ꯑꯗꯥꯞ ꯅꯪꯒꯤ ꯚꯦꯟꯗꯣ ꯑꯩꯈꯣꯏꯅ ꯄꯨꯡ ꯇꯔꯥ ꯑꯗꯥꯏꯗ ꯒꯥꯔꯗꯦꯟꯗ ꯆꯠꯁꯦꯅ ꯍꯥꯏꯔꯒ ꯅꯪ ꯍꯧꯖꯤꯛ ꯐꯥꯎꯕ ꯄꯨꯡ ꯇꯔꯥ ꯃꯥꯊꯣꯏ ꯕꯥꯔꯣ ꯇꯥꯔꯐꯥꯎꯕ ꯅꯪ ꯒꯥꯔꯤ ꯂꯥꯛꯇ꯭ꯔꯤꯁꯦ ꯀꯔꯤꯒꯤꯅꯣ ꯅꯪ ꯀꯩꯗꯧꯕ ꯌꯥꯎꯕꯅꯣ ꯒꯥꯔꯤ ꯌꯥꯗꯕ ꯌꯥꯎꯕ꯭ꯔꯥ ꯀꯔꯤ ꯑꯆꯤꯟꯕ ꯌꯥꯎꯕꯒꯤꯅꯣ ꯑꯃꯨꯛꯇ ꯑꯩꯈꯣꯏꯗ ꯃꯔꯣꯜ ꯈꯪꯍꯜꯂꯛꯑꯣ ꯈꯔ ꯊꯨꯅ ꯑꯃꯨꯛꯇ ꯑꯩꯈꯣꯏꯗ ꯍꯥꯏꯔꯛꯑꯣ ꯑꯩꯈꯣꯏꯗꯤ ꯁꯣꯝꯗ ꯆꯠꯀꯗꯧꯕꯒꯤ ꯉꯥꯏꯔ ꯂꯩꯔꯦ